ꯑꯩꯅ ꯍꯧꯈꯤꯕ ꯃꯃꯥꯡ ꯍꯞꯇꯥꯗ ꯑꯦꯃꯥꯖꯣꯟꯒꯤ ꯈꯨꯠꯊꯥꯡꯗꯒꯤ ꯂꯤꯚꯥꯏꯁꯀꯤ ꯋꯥꯂꯦꯠ ꯑꯃꯈꯛꯇꯪ ꯀꯛꯆꯕꯅꯤ ꯍꯥꯏꯔꯤꯕ ꯋꯥꯂꯦꯠ ꯑꯁꯦ ꯑꯗꯨꯛꯀꯤ ꯃꯇꯤꯛ ꯐꯖꯩ ꯃꯥꯒꯤ ꯄ꯭ꯔꯥꯏꯁꯇꯤ ꯑꯣꯔꯤꯖꯤꯅꯦꯜ ꯑꯣꯏꯕꯅꯤꯅ ꯂꯨꯄꯥ ꯆꯥꯇ꯭ꯔꯦꯠ ꯄꯤ ꯑꯗꯨꯒ ꯍꯥꯏꯔꯤꯕ ꯋꯥꯂꯦꯠ ꯑꯁꯤ ꯁꯤꯖꯤꯟꯅꯕꯗ ꯑꯗꯨꯛꯀꯤ ꯃꯇꯤꯛ ꯅꯨꯡꯉꯥꯏ ꯄꯤꯌꯣꯔ ꯂꯦꯗꯔꯅꯤ ꯂꯦꯗꯔ ꯑꯁꯦꯡꯕꯅꯤ ꯑꯗꯨꯒ ꯃꯥꯒꯤ ꯍꯥꯞꯄꯤꯕ ꯆꯦꯟ ꯑꯃꯗꯤ ꯄꯩꯁꯥ ꯍꯥꯞꯐꯝꯒꯤ ꯇꯣꯉꯥꯟ ꯇꯣꯉꯥꯟꯕ ꯃꯥꯒꯤ ꯈꯥꯎ ꯃꯁꯤꯡ ꯍꯥꯏꯕꯗꯤ ꯂꯩꯔꯤꯕ ꯀꯥꯈꯟꯁꯤꯡ ꯑꯗꯨꯁꯨ ꯌꯥꯝꯃꯤ ꯑꯗꯨꯒ ꯑꯥꯏ ꯗꯤꯒꯨꯝꯕ ꯍꯥꯞꯅꯉꯥꯏꯒꯤꯗꯃꯛꯇ ꯇꯣꯉꯥꯟꯕ ꯄꯣꯀꯦꯠ ꯃꯆꯥꯁꯨ ꯌꯥꯎꯔꯤ ꯑꯥꯏ ꯗꯤ ꯚꯣꯇꯔ ꯀꯥꯔꯠ ꯗ꯭ꯔꯥꯏꯕꯤꯡ ꯂꯥꯏꯁꯦꯟꯁ ꯅꯠꯇ꯭ꯔꯒ ꯑꯦ ꯇꯤ ꯑꯦꯝ ꯀꯥꯔꯠꯀꯨꯝꯕꯒꯤ ꯆꯦꯟ ꯄꯥꯟꯕ ꯇꯣꯉꯥꯟꯕ ꯀꯥꯈꯟꯁꯨ ꯌꯥꯎꯔꯤ ꯃꯁꯤ ꯑꯗꯨꯛꯀꯤ ꯃꯇꯤꯛ ꯁꯤꯖꯤꯟꯅꯕ ꯅꯨꯡꯉꯥꯏ ꯑꯗꯨꯒ ꯂꯦꯗꯔ ꯑꯁꯦꯡꯕ ꯑꯣꯏꯕꯅꯤꯅ ꯃꯁꯤꯗ ꯈꯦꯠꯄ ꯅꯠꯇ꯭ꯔꯒ ꯃꯣꯠꯄ ꯑꯗꯨꯒꯨꯝꯕꯗꯁꯨ ꯂꯩꯇ꯭ꯔꯦ ꯍꯥꯏꯔꯤꯕ ꯄ꯭ꯔꯗꯛ ꯑꯁꯤ ꯑꯗꯨꯛꯀꯤ ꯃꯇꯤꯛ ꯍꯥꯏꯅꯤꯡꯉꯥꯏ ꯂꯩꯇꯅ ꯁꯤꯖꯤꯟꯅꯕ ꯅꯨꯡꯉꯥꯏ ꯀ꯭ꯋꯥꯂꯤꯇꯤꯁꯨ ꯌꯥꯝꯅ ꯐꯩ